ꯃꯇꯝꯒꯤ ꯃꯇꯨꯡ ꯏꯟꯅ ꯃꯅꯤꯄꯨꯔꯤ ꯂꯣꯟꯁꯦ ꯑꯩ ꯑꯋꯣꯟꯕ ꯌꯥꯝ ꯂꯥꯛꯑꯦ ꯄꯤꯁꯛ ꯄꯤꯛꯏ ꯀꯥꯟꯗꯒꯤ ꯏꯪꯂꯤꯁ ꯃꯦꯗꯤꯌꯝ ꯁ꯭ꯀꯨꯜꯗꯩꯁꯨ ꯇꯝꯅꯔꯛꯄꯅꯤꯅ ꯃꯁꯤꯡ ꯊꯤꯕꯗꯕꯨ ꯍꯥꯏꯔꯁꯨ ꯑꯃ ꯑꯅꯤ ꯁꯤꯖꯟꯅꯕꯩ ꯃꯍꯨꯠꯇ ꯋꯥꯟ ꯇꯨ ꯊ꯭ꯔꯤ ꯁꯤꯖꯟꯅꯕꯁꯤꯅ ꯑꯗꯨꯝ ꯍꯩꯅꯈꯤꯕ ꯑꯗꯒꯤ ꯋꯥ ꯑꯃ ꯉꯥꯡꯕ ꯃꯇꯝꯗ ꯊꯥꯒꯠꯆꯔꯤ ꯍꯥꯏꯕꯒꯤ ꯃꯍꯨꯠꯇ ꯊꯦꯡꯀꯤꯌꯨ ꯍꯥꯏꯕꯅ ꯍꯦꯟꯅ ꯌꯨꯁ ꯑꯣꯏꯕ ꯑꯗꯒꯤ ꯑꯔꯤꯕ ꯑꯩꯈꯣꯏꯒꯤ ꯆꯠꯅꯕꯤꯒꯤ ꯋꯥꯍꯩ ꯋꯥꯇꯥꯁꯤꯡꯁꯦ ꯀꯥꯎꯁꯤꯜꯂꯛꯄ ꯑꯅꯧꯕ ꯖꯦꯅꯔꯦꯁꯟꯁꯤꯅ ꯑꯗꯒꯤ ꯁꯤꯖꯤꯟꯅꯕ ꯃꯇꯝꯗ ꯑꯣꯜꯋꯦꯁ ꯃꯤꯛꯁ ꯑꯞ ꯇꯧꯔꯒ ꯁꯤꯖꯟꯅꯕ ꯍꯥꯏꯇꯥꯔꯦ ꯏꯪꯂꯤꯁꯀ ꯃꯅꯤꯄꯨꯔꯤꯒ ꯑꯗꯨꯃꯥꯏꯅ ꯁꯤꯖꯤꯟꯅꯕ ꯑꯣꯏꯅ ꯆꯠꯅꯔꯦ ꯍꯨꯖꯤꯛꯀꯥꯟꯗꯤ ꯑꯗꯒꯤ ꯃ ꯋꯥꯍꯩ ꯋꯥꯇꯥ ꯑꯔꯤꯕ ꯊꯥꯏꯅꯒꯤ ꯆꯠꯅꯕꯤ ꯃꯩꯇꯩꯂꯣꯟꯁꯤꯡꯁꯦ ꯍꯧꯖꯤꯛꯇꯤ ꯑꯔꯨꯕ ꯑꯔꯨꯕ ꯌꯥꯝꯅ ꯂꯨꯕ ꯋꯥꯍꯩ ꯑꯣꯏꯅ ꯑꯣꯏꯈ꯭ꯔꯦ